ꯑꯩꯈꯣꯏꯅ ꯂꯝ ꯀꯣꯏꯕ ꯆꯠꯄꯗ ꯃꯇꯝꯗ ꯇꯨꯔꯤꯁ ꯒꯥꯏꯗ ꯂꯩ ꯇꯨꯔꯤꯁ ꯒꯥꯏꯗ ꯑꯗꯨꯅ ꯂꯝ ꯀꯣꯏꯕ ꯂꯥꯛꯄ ꯃꯤꯑꯣꯏꯁꯤꯡ ꯂꯝꯕꯤ ꯇꯥꯛꯄꯤ ꯑꯃꯁꯨꯡ ꯃꯐꯝ ꯑꯗꯨꯗ ꯂꯩꯔꯤꯕ ꯄꯣꯠ ꯆꯩ ꯂꯝꯁꯤꯡ ꯑꯗꯨꯒꯤ ꯃꯔꯝꯗ ꯐꯖꯅ ꯇꯥꯛꯄꯤ ꯇꯨꯔꯤꯁ ꯒꯥꯏꯗ ꯑꯗꯨ ꯏꯪꯂꯤꯁ ꯍꯤꯟꯗꯤ ꯃꯅꯤꯄꯨꯔꯤ ꯂꯣꯟ ꯂꯣꯟꯕ ꯉꯝꯃꯤ ꯏꯪꯂꯤꯁ ꯂꯣꯟꯕ ꯍꯩꯕꯗꯤ ꯏꯟꯗꯤꯌꯥꯒꯤ ꯃꯄꯥꯟꯗꯒꯤ ꯂꯥꯛꯄ ꯃꯤꯁꯤꯡ ꯑꯗꯣ ꯏꯪꯂꯤꯁ ꯂꯣꯟ ꯁꯤꯖꯤꯟꯅꯔꯒ ꯂꯝ ꯀꯣꯏꯕ ꯂꯥꯛꯂꯤꯕ ꯃꯤꯁꯤꯡ ꯑꯗꯨꯗ ꯇꯥꯛꯏ ꯍꯤꯟꯗꯤ ꯂꯣꯟ ꯂꯣꯟꯕ ꯍꯩꯕꯗꯤ ꯃꯅꯤꯄꯨꯔꯒꯤ ꯋꯥꯡꯃꯗꯒꯤ ꯃꯤ ꯂꯥꯛꯄꯁꯤꯡ ꯑꯗꯣ ꯍꯤꯟꯗꯤ ꯂꯣꯟ ꯑꯁꯦ ꯁꯤꯖꯤꯟꯅꯔꯒ ꯇꯥꯛꯏ ꯃꯅꯤꯄꯨꯔꯤ ꯈꯪꯕ ꯃꯤꯁꯨ ꯂꯥꯛꯏ ꯃꯈꯣꯏꯁꯤꯡꯗꯁꯨ ꯃꯅꯤꯄꯨꯔꯤ ꯂꯣꯟ ꯁꯤꯖꯤꯟꯅꯗꯨꯅ ꯇꯥꯛꯏ ꯇꯨꯔꯤꯁ ꯒꯥꯏꯗ ꯑꯗꯨꯅ ꯂꯣꯛꯇꯥꯛꯀꯤ ꯃꯔꯝꯗ ꯌꯥꯝꯅ ꯐꯖꯅ ꯍꯥꯏꯕꯤꯔꯝꯃꯤ ꯂꯣꯛꯇꯥꯛꯀꯤ ꯑꯀꯣꯏꯕꯗ ꯂꯩꯔꯤꯕ ꯀꯩꯕꯨꯜ ꯂꯝꯖꯥꯎ ꯅꯦꯁꯅꯦꯟ ꯄꯥꯛꯀꯤ ꯃꯔꯝꯗꯁꯨ ꯍꯥꯏꯕꯤꯔꯝꯃꯤ ꯁꯝꯅ ꯍꯥꯏꯔꯕꯗ ꯀꯩꯕꯨꯜ ꯂꯝꯖꯥꯎꯗ ꯂꯩꯔꯤꯕ ꯁꯉꯥꯏꯒꯤ ꯃꯔꯝꯗꯁꯨ ꯍꯥꯏꯕꯤ ꯁꯉꯥꯏ ꯑꯁꯤ ꯋꯥꯔꯜꯗ ꯃꯅꯤꯄꯨꯔꯒꯤ ꯀꯩꯕꯨꯜ ꯂꯝꯖꯥꯎ ꯈꯛꯇꯗ ꯐꯪꯕ ꯁꯥ ꯃꯈꯜ ꯑꯃꯅꯤ ꯍꯥꯏꯅ ꯈꯪꯂꯛꯄꯗ ꯌꯥꯝꯅ ꯉꯛꯑꯦ ꯑꯃꯁꯨꯡ ꯍꯔꯥꯎꯋꯦ ꯑꯗꯨ ꯇꯥꯕꯗ ꯑꯗꯨꯇꯁꯨ ꯅꯠꯇꯅ ꯃꯅꯤꯄꯨꯔꯗ ꯈꯛꯇ ꯐꯪꯕ ꯁꯤꯔꯣꯏ ꯂꯤꯂꯤ ꯒꯤ ꯃꯔꯝꯗꯁꯨ ꯍꯥꯏꯕꯤꯔꯛꯑꯦ ꯃꯗꯨ ꯇꯥꯕꯗ ꯁꯤꯔꯣꯏ ꯂꯤꯂꯤ ꯍꯧꯔꯤꯕ ꯃꯐꯝ ꯑꯗꯨꯗ ꯌꯥꯝꯅ ꯆꯠꯅꯤꯡꯉꯤ